ꯍꯜꯂꯣ ꯑꯩꯗꯣ ꯍꯟꯗꯛ ꯅꯥꯕꯒ ꯈꯣꯠꯄꯒ ꯀꯩꯅꯣ ꯂꯥꯛꯄꯁꯨ ꯁꯪꯗ꯭ꯔꯦ ꯑꯗꯣ ꯀꯩꯅꯣ ꯃꯤꯡ ꯆꯟꯗꯣꯔꯦ ꯍꯥꯏꯔꯤꯁꯦ ꯆꯨꯝꯕ꯭ꯔꯣ ꯂꯤꯁꯤꯡ ꯃꯉꯥꯗꯒꯤ ꯃꯤ ꯀꯌꯥꯝ ꯃꯤꯡ ꯆꯟꯅꯔ ꯖꯥꯠꯅꯣ ꯑꯗꯨ ꯂꯥꯁ ꯗꯦꯗꯀꯤ ꯑꯃꯨꯛ ꯀꯩꯅꯣ ꯇꯧꯔꯝꯅꯤꯅꯦ ꯂꯥꯁ ꯗꯦꯗꯀꯤ ꯑꯃꯨꯛ ꯄꯩꯁꯥ ꯑꯃꯨꯛ ꯄꯤꯗꯣꯏ ꯑꯣꯏꯔꯝꯅꯤ ꯑꯗꯣ ꯅꯪꯗꯤ ꯅꯪꯗꯤ ꯆꯜꯂꯕ ꯅꯠꯇ꯭ꯔꯣ ꯂꯥꯁ ꯗꯦꯗꯅ ꯀꯔꯤ ꯅꯨꯃꯤꯠꯇ ꯑꯩꯈꯣꯏꯅꯒ ꯂꯥꯞꯄꯦ ꯂꯥꯞꯄꯃꯤꯅ ꯂꯥꯛꯄꯗꯣ ꯁꯪꯗꯦ ꯑꯩ ꯆꯠꯂꯒꯦꯕꯨꯗꯤ ꯑꯩꯁꯨ ꯃꯤꯡ ꯆꯜꯂꯒꯦꯗꯤ ꯈꯟꯕꯅꯦ ꯄꯩꯁꯥꯒꯤ ꯀꯣꯛꯁꯤ ꯈꯔ ꯁꯥꯕ ꯍꯌꯦꯡ ꯈꯪꯗꯦ ꯑꯩꯁꯨ ꯆꯜꯂꯉꯥꯏꯗꯤ ꯍꯣꯠꯅꯔꯅꯤ ꯑꯗꯣ ꯀꯔꯤꯒꯨꯝ ꯆꯠꯂꯒ ꯀꯔꯤꯝ ꯈꯪꯍꯧꯗꯕꯗꯣ ꯑꯗꯨꯝ ꯅꯉꯣꯟꯗ ꯑꯗꯨꯝ ꯁꯤꯜꯂꯁꯨ ꯌꯥꯏꯅ ꯍꯣꯏ ꯑꯗꯨꯗꯩ ꯑꯩꯈꯣꯏ ꯒꯥꯔꯤꯅꯨꯡ ꯒꯥꯔꯤꯅꯨꯡ ꯂꯩꯔꯒꯨꯝ ꯐꯕ ꯑꯗꯨꯗꯒꯤ ꯁꯨꯝ ꯍꯥꯏꯕꯗꯤ ꯀꯩꯅꯣ ꯂꯥꯛꯄꯅꯤꯅ ꯌꯥꯔꯗꯤ ꯑꯩ ꯆꯠꯅꯉ ꯍꯣꯠꯅꯔꯗꯣꯏꯅꯦ ꯑꯩꯁꯨ ꯑꯗꯨꯝ ꯃꯤꯡ ꯆꯟꯗꯕ ꯃꯤ ꯈꯔꯁꯨ ꯑꯗꯨꯝ ꯌꯥꯎꯔꯝꯈꯤꯅꯤ ꯑꯩꯁꯨ ꯑꯩꯈꯣꯏ ꯃꯥ ꯍꯣꯏꯗꯗꯤ ꯍꯥꯏꯈ꯭ꯔꯕꯅꯤ ꯃꯤꯡ ꯆꯠꯕꯩ ꯈꯣꯠꯄꯒꯤ ꯈꯪꯗꯦ ꯍꯌꯦꯡ ꯂꯥꯛꯑꯝꯗꯥꯏꯗ ꯅꯣꯏ ꯌꯨꯝꯗ ꯆꯪꯉꯛꯑꯒꯦ ꯑꯗꯨꯒ ꯀꯣꯛ ꯆꯠꯃꯤꯟꯔꯨꯔꯁꯤ

ꯍꯣꯏ ꯍꯣꯏ ꯑꯗꯨꯗꯤ ꯍꯌꯦꯡ ꯂꯥꯑꯝꯗ ꯍꯥꯏꯔꯛꯑꯒꯦ ꯑꯩꯔꯣ ꯁꯨꯝ ꯐꯝꯃꯝꯕꯅꯤ ꯅꯪꯗꯤ ꯍꯣꯏ ꯍꯣꯏ ꯑꯣ ꯊꯝꯃꯦ ꯊꯝꯃꯦ